ꯍꯂꯣ ꯁꯤ ꯄꯥꯏꯕꯤꯔꯤꯁꯤꯕꯣ ꯑꯩꯈꯣꯏ ꯍꯣꯇꯦꯜꯒꯤ ꯃꯦꯅꯦꯖꯔ ꯑꯣꯏꯕꯤꯔꯕꯣ ꯑꯐꯥꯒꯤ ꯑꯣ ꯃꯥꯅꯦ ꯑꯗꯨ ꯑꯣꯔꯗꯔ ꯈꯔ ꯄꯨꯡ ꯑꯃꯒꯤꯗ ꯑꯣꯔꯗꯔ ꯈꯔ ꯇꯧꯖꯈꯤꯕꯅꯦ ꯑꯗꯨ ꯄꯨꯡ ꯑꯍꯨꯝꯗ ꯊꯤꯜꯂꯛꯀꯦ ꯍꯥꯏꯕꯅꯤ ꯍꯧꯖꯤꯛꯐꯥꯎ ꯊꯤꯟꯕꯤꯔꯛꯇꯦ ꯀꯔꯤ ꯂꯩꯔꯦ ꯀꯔꯤ ꯄ꯭ꯔꯣꯕ꯭ꯂꯦꯝ ꯂꯩꯔꯕꯖꯥꯠꯅꯣ ꯑꯣ ꯑꯗꯨ ꯃꯤ ꯂꯩꯇꯗꯅ ꯇꯧꯕꯅꯦ ꯑꯗꯨ ꯀꯩꯅꯣ ꯃꯤ ꯂꯩꯇꯦꯁꯤꯕꯨ ꯄꯨꯡ ꯑꯍꯨꯝꯗ ꯑꯣꯔꯗꯔ ꯇꯧꯒꯤꯕꯗꯣ ꯍꯧꯖꯤꯛꯐꯥꯎ ꯌꯧꯕꯤꯔꯛꯇꯦ ꯑꯗꯨ ꯀꯔꯝꯕ ꯃꯇꯝꯗ ꯌꯧꯔꯛꯀꯦ ꯍꯥꯏꯕꯤꯔꯤꯖꯥꯠꯅꯣꯅꯦ ꯑꯗꯨ ꯄꯨꯡ ꯃꯔꯤꯐꯥꯎꯗ ꯈꯔ ꯊꯨꯅ ꯑꯦꯔꯦꯟꯖꯃꯦꯟ ꯇꯧꯒ꯭ꯔꯕ ꯄꯣꯠ ꯆꯩꯁꯤꯡ ꯑꯗꯨ ꯉꯥꯏꯗꯨꯅ ꯂꯩꯔꯕꯅꯦ ꯑꯩꯈꯣꯏ ꯑꯣ ꯐꯔꯦ ꯐꯔꯦ